ꯑꯩꯈꯣꯏꯒꯤ ꯏꯔꯝꯗꯝ ꯃꯅꯤꯄꯨꯔꯗ ꯀꯔꯕꯥꯔꯒꯤ ꯑꯣꯏꯕ ꯊꯕꯛ ꯊꯧꯔꯝꯁꯤꯡꯗ ꯁꯤꯖꯤꯟꯅꯕ ꯌꯥꯕ ꯃꯍꯧꯁꯥꯒꯤ ꯑꯣꯏꯕ ꯄꯣꯠꯊꯣꯛꯁꯦ ꯑꯗꯨꯛꯀꯤ ꯃꯇꯤꯛ ꯌꯥꯝꯅ ꯂꯩꯈꯔꯦ ꯈꯨꯗꯝ ꯑꯣꯏꯅ ꯄꯜꯂꯕꯗ ꯏꯁꯤꯡ ꯏꯁꯤꯡꯁꯤ ꯍꯧꯖꯤꯛꯀꯥꯟꯗꯤ ꯊꯧꯗꯣꯛ ꯋꯥꯊꯣꯛ ꯃꯌꯥꯝ ꯑꯃꯗ ꯕꯣꯇꯜꯗ ꯍꯥꯟꯕ ꯏꯁꯤꯡꯁꯤ ꯂꯣꯏꯅꯃꯛ ꯁꯤꯖꯟꯅꯕꯅꯤꯅ ꯀꯔꯕꯥꯔꯗ ꯑꯗꯨꯛꯀꯤ ꯃꯇꯤꯛ ꯆꯥꯎꯈꯠꯂꯦ ꯑꯗꯨꯒ ꯂꯩꯕꯥꯛ ꯆꯦꯛꯁꯦ ꯂꯩꯕꯥꯛꯅ ꯁꯥꯕ ꯀꯧꯕꯅꯤꯅ ꯑꯩꯈꯣꯏꯅ ꯌꯨꯝ ꯑꯃ ꯁꯥꯕꯗ ꯆꯦꯛꯁꯦ ꯆꯪꯉꯤ ꯑꯗꯨꯅ ꯆꯦꯛꯀꯤ ꯀꯔꯕꯥꯔꯁꯦ ꯑꯗꯨꯛꯀꯤ ꯃꯇꯤꯛ ꯀꯥꯟꯅꯩ ꯑꯗꯨꯒ ꯎ ꯋꯥ